ꯍꯜꯂꯣ ꯍꯣꯏ ꯃꯥꯟꯅꯦ ꯑꯣ ꯑꯣ ꯅꯪ ꯑꯗꯨ ꯀꯩꯗꯧꯉꯩꯒꯤ ꯀꯩꯗꯧꯉꯩꯒꯤ ꯒꯨꯝꯕ ꯑꯦꯄꯣꯏꯟꯃꯦꯟꯗꯨ ꯄꯥꯝꯕ꯭ꯔꯣ ꯃꯇꯝꯗꯣ ꯑꯣ ꯃꯟꯗꯦ ꯇ꯭ꯋꯤꯁꯗꯦ ꯃꯟꯗꯦ ꯑꯌꯨꯛꯁꯦꯀꯣ ꯃꯟꯗꯦ ꯑꯌꯨꯛꯁꯦ ꯑꯩꯁꯦ ꯄꯨꯡ ꯁꯕꯦꯟ ꯇꯨ ꯑꯩꯠꯇꯤ ꯑꯩ ꯃꯤꯒꯤ ꯌꯨꯝꯗ ꯆꯠꯂꯒ ꯇ꯭ꯔꯤꯠꯃꯦꯟ ꯇꯧꯅꯤꯡꯉꯥꯏ ꯂꯩꯌꯦꯕꯀꯣ ꯃꯣꯏꯅ ꯄꯥꯔꯁꯣꯅꯦꯜꯅ ꯀꯧꯕꯗ ꯑꯗꯨ ꯑꯥꯐꯇꯔ ꯅꯥꯏꯟ ꯑꯥꯐꯇꯔ ꯑꯩꯠ ꯊꯥꯔꯇꯤ ꯍꯥꯏꯕꯗꯤ ꯑꯩꯠ ꯊꯥꯔꯇꯤ ꯃꯤꯅꯤꯠ ꯀꯨꯝꯕꯗꯤ ꯆꯠꯀꯅꯦꯕ ꯑꯞ ꯗꯥꯎꯟ ꯇꯧꯕꯗꯣ ꯑꯗꯨ ꯑꯥꯐꯇꯔ ꯊꯥꯔꯇꯤ ꯃꯤꯅꯤꯠ ꯀꯨꯝꯕ ꯑꯣꯏꯕꯈ꯭ꯔꯗꯤ ꯑꯗꯨꯝ ꯂꯥꯛꯄꯗꯤ ꯌꯥꯒꯅꯤ ꯍꯣꯏ

ꯑꯣ ꯍꯣꯏ ꯍꯣꯏ ꯑꯗꯨꯒꯨꯝꯕꯗꯤ ꯃꯤꯠ ꯀꯨꯝꯕꯁꯤꯗꯤ ꯌꯥꯝꯅ ꯁꯦꯟꯁꯤꯇꯤꯕ ꯑꯣꯏꯕ ꯄꯥꯠꯅꯤꯅ ꯑꯁ ꯍꯌꯦꯡ ꯐꯣꯠꯇꯕꯗꯤ ꯌꯥꯔꯣꯏ ꯎꯝ ꯍꯣꯏ ꯍꯥꯏꯕꯗꯤ ꯑꯦꯗꯕꯥꯟꯁ ꯍꯧꯖꯤꯛ ꯅꯣꯏꯅ ꯑꯦꯄꯣꯏꯟꯃꯦꯟ ꯂꯧꯕꯗꯣ ꯑꯗꯨ ꯑꯗꯨꯝ ꯀꯛꯈ꯭ꯔꯅꯤ ꯑꯗꯨ ꯅꯪꯒꯤ ꯗꯤꯇꯦꯜꯁ ꯀꯨꯝꯕꯗꯣ ꯅꯪꯅ ꯋꯥꯆꯞꯇ ꯑꯣꯏꯅ ꯇꯧꯔꯛꯀꯦ ꯍꯥꯏꯔꯁꯨ ꯌꯥꯏꯌꯦ ꯑꯗꯨ ꯍꯧꯖꯤꯛ ꯅꯪꯒꯤ ꯑꯗꯨꯗꯤ ꯑꯗꯨꯝ ꯀꯛꯈ꯭ꯔꯅꯤ ꯍꯥꯏꯕ ꯅꯠꯇ꯭ꯔꯗꯤ ꯑꯦꯄꯣꯏꯟꯃꯦꯟ ꯂꯧ ꯎꯝ ꯐꯣꯟꯗ ꯈꯨꯝꯂ ꯂꯧꯕꯁꯤꯗꯤ ꯅꯠꯇ꯭ꯔꯗꯤ ꯑꯩꯈꯣꯏꯁꯨ ꯀꯥꯎꯊꯣꯛꯄ ꯂꯦꯌꯦꯕꯀꯣ ꯑꯗꯨꯅꯤꯅ ꯑꯩꯈꯣꯏꯁꯨ ꯔꯦꯀꯣꯔꯗ ꯃꯦꯟꯇꯦꯟ ꯇꯧꯕꯅꯤꯅ ꯑꯗꯨꯗ ꯑꯗꯨꯝ ꯅꯪꯒꯤ ꯗꯤꯇꯦꯜꯁꯇꯣ ꯍꯥꯞꯂꯒ ꯑꯗꯨꯝ ꯇꯤꯀꯦꯠ ꯀꯛꯄꯤꯈ꯭ꯔꯅꯤ ꯅꯣꯏꯅ ꯅꯣꯏꯒꯤ ꯇꯤꯀꯦꯠꯇꯨ ꯐꯣꯇꯣꯗ ꯑꯗꯨꯝ ꯊꯥꯕꯤꯕꯒꯤ ꯅꯣꯏ ꯅꯁꯥꯃꯛꯅ ꯂꯥꯛꯇ꯭ꯔꯁꯨ ꯑꯗꯨ ꯑꯗꯨꯝ ꯂꯥꯛꯄ ꯀꯥꯟꯗ ꯅꯣꯏ ꯑꯥ ꯂꯥꯛꯄꯤꯔꯁꯨ ꯌꯥꯒꯅꯤ ꯎꯝ ꯍꯣꯏ ꯍꯣꯏ ꯃꯤꯅꯤꯠ ꯑꯍꯨꯝ ꯐꯥꯒꯦ ꯇꯧꯕ ꯋꯥꯠꯂꯤ ꯐꯥꯗ꯭ꯔꯤ ꯑꯗꯨ ꯑꯗꯨꯃꯥꯏꯅ ꯂꯥꯛꯑꯣ ꯑꯗꯨ ꯅꯪ ꯍꯧꯖꯤꯛ ꯇꯤꯀꯦꯠꯇꯣ ꯑꯍꯟꯒꯤꯅꯤꯀꯣ ꯏꯌꯔ ꯀꯌꯥ ꯑꯣꯏꯕ꯭ꯔꯥ ꯎꯝ ꯊꯥꯔꯇꯤ ꯏꯌꯔ ꯀꯣ ꯑꯗꯨ ꯑꯣꯏꯔꯗꯤ ꯎꯝ ꯇꯤꯀꯦꯠꯇꯣ ꯅꯪ ꯍꯦꯜꯠ ꯀꯥꯔꯗ ꯀꯨꯝꯕ ꯂꯩꯕ꯭ꯔꯥ ꯑꯣ ꯅꯪ ꯍꯦꯜꯠ ꯀꯥꯔꯗ ꯀꯨꯝꯕ ꯂꯩꯔꯗꯤ ꯑꯩꯈꯣꯏꯗꯨ ꯍꯣꯏ ꯄ꯭ꯔꯥꯏꯕꯦꯠꯇꯤ ꯄ꯭ꯔꯥꯏꯕꯦꯠꯅꯤ ꯑꯗꯨ ꯑꯣꯏꯔꯁꯨ ꯑꯩꯈꯣꯏ ꯑꯗꯨꯒꯨꯝꯕꯁꯨ ꯈꯔ ꯀꯟꯁꯦꯁꯟ ꯂꯩꯕꯀꯣ ꯇꯦꯟ ꯄꯥꯔꯁꯦꯟꯒꯨꯝꯕ ꯅꯣꯏꯅ ꯍꯦꯜꯠ ꯀꯥꯔꯗ ꯀꯨꯝꯕ ꯃꯦꯟꯇꯦꯟ ꯇꯧꯔ ꯂꯩꯔꯗꯤ ꯇꯦꯟ ꯄꯥꯔꯁꯦꯟꯒꯨꯝꯕ ꯂꯩꯌꯦ ꯑꯗꯨ ꯐꯔꯦ ꯇꯦꯟ ꯄꯥꯔꯁꯦꯟ ꯂꯩꯇ꯭ꯔꯁꯨ ꯇꯤꯀꯦꯠꯀꯤ ꯃꯃꯟꯗꯤ ꯖꯁ ꯇꯨ ꯐꯤꯐꯇꯤ ꯉꯥꯛꯇ ꯑꯣꯏꯕꯅꯦ ꯑꯗꯨ ꯃꯇꯨꯡꯗꯅ ꯑꯃꯨꯛꯀ ꯐꯔꯗꯔ ꯄ꯭ꯔꯣꯁꯤꯗꯨꯌꯔ ꯑꯥ ꯌꯥꯔꯦ ꯊꯝꯃꯣ ꯉꯥꯏꯌꯨ ꯊꯝꯃꯣ ꯃꯇꯝ ꯁꯨꯔꯦ